ꯁꯤ ꯔꯥꯖꯨ ꯍꯣꯏꯒꯤ ꯚꯦꯟ ꯁꯔꯕꯤꯁ ꯆꯦꯟꯕ ꯃꯐꯝꯗꯨ ꯅꯠꯇ꯭꯭ꯔꯥ ꯑꯩꯅ ꯇꯧꯖꯔꯛꯏꯁꯦ ꯑꯣ ꯑꯗꯨ ꯑꯣꯏꯇꯥꯔꯗꯤ ꯌꯥꯝ ꯐꯥꯔꯦ ꯀꯩꯅꯣ ꯇꯧꯒꯦꯅ ꯇꯧꯕ ꯄꯨꯡ ꯑꯃ ꯃꯈꯥꯏ ꯑꯗꯨꯋꯥꯏꯗꯅꯦ ꯑꯩꯈꯣꯏꯒꯤ ꯀꯛꯆꯤꯡ ꯋꯥꯏꯔꯤ ꯁꯦꯅꯥꯄꯇꯤ ꯂꯩꯀꯥꯏ ꯁꯥꯎ ꯀ꯭ꯂꯕ ꯃꯌꯥ ꯂꯩꯔꯤꯕꯗꯣ ꯑꯗꯨꯗꯒꯤꯅꯦꯕ ꯀꯣꯜ ꯇꯧꯔꯛꯏꯁꯦ ꯑꯩꯁꯤꯅ ꯑꯗꯨꯅ ꯀꯩꯅꯣ ꯇꯧꯒꯗꯕ ꯄꯨꯡ ꯑꯃ ꯃꯈꯥꯏ ꯑꯗꯨꯋꯥꯏꯗꯨꯗ ꯀꯩꯅꯣ ꯆꯠꯀꯗꯕ ꯀꯩꯁꯥꯝꯄꯥꯠꯇ ꯑꯉꯥꯡ ꯂꯧꯒꯦꯅ ꯇꯧꯕ ꯑꯗꯨ ꯅꯣꯏꯁꯤ ꯚꯦꯟ ꯁꯔꯕꯤꯁꯇꯨ ꯂꯩ ꯇꯥꯔꯗꯤ ꯑꯗꯨꯗ ꯈꯔ ꯆꯠꯃꯤꯟꯅꯕ ꯌꯥꯒꯗ꯭꯭ꯔꯥ ꯑꯥ ꯀꯩꯅꯣꯅ ꯀꯌꯥꯅꯣ ꯃꯃꯜꯅ ꯀꯌꯥꯅꯣ ꯀꯌꯥ ꯀꯌꯥ ꯆꯠꯀꯦ ꯑꯣ ꯌꯥꯝ ꯐꯥꯔꯦ ꯌꯥꯝ ꯐꯥꯔꯦ ꯑꯗꯨ ꯑꯣꯏꯇꯥꯔꯗꯤ ꯑꯗꯣ ꯀꯩꯅꯣ ꯄꯦꯃꯦꯟꯗꯤ ꯀꯃꯥꯏꯅ ꯇꯧꯗꯣꯏꯅꯣ ꯏꯟ ꯀꯦꯁ ꯇꯧꯗꯣꯏꯔꯥ ꯅꯠꯇ꯭꯭ꯔꯒ ꯖꯤ ꯄꯦꯗ ꯀꯥꯞꯄ ꯌꯥꯗꯧꯔꯥ ꯑꯣ ꯍꯣꯔꯦꯟ ꯑꯗꯨꯃꯥꯏꯅ ꯇꯧꯔꯁꯨ ꯌꯥꯝ ꯐꯔꯦ ꯑꯗꯨꯃꯥꯏꯅ ꯇꯧꯔꯁꯨ ꯇꯧꯔꯁꯦ ꯑꯗꯨꯒ ꯈꯔ ꯌꯥꯝ ꯊꯨꯅ ꯀꯩꯅꯣ ꯍꯥꯏꯕꯗꯤ ꯃꯇꯝ ꯌꯥꯝ ꯆꯥꯅ ꯆꯠꯇ ꯌꯥꯗꯦ ꯏꯔꯥꯡꯁꯨ ꯂꯩꯕꯅꯤꯅ ꯍꯧꯖꯤꯛꯇꯤ ꯍꯜꯂꯛꯄꯗꯁꯨ ꯊꯦꯡꯗꯧ ꯃꯥꯟꯕ ꯑꯗ ꯊꯦꯡꯍꯟꯅꯤꯡꯗꯕ ꯑꯗꯨꯒꯤꯅꯦ ꯑꯣ ꯌꯥꯝ ꯐꯔꯦ ꯌꯥꯝ ꯐꯔꯦ ꯌꯥꯝ ꯅꯨꯡꯉꯥꯏꯖꯔꯦ